ꯏꯂꯚꯦꯟ ꯑꯣꯛꯇꯣꯚꯔ ꯇꯨ ꯊꯥꯎꯖꯟ ꯁꯦꯚꯦꯟꯇꯤꯟ ꯅꯥꯏꯟꯇꯤꯟ ꯁꯦꯞꯇꯦꯝꯚꯔ ꯇꯨ ꯊꯥꯎꯖꯟ ꯁꯤꯛꯁꯇꯤꯟ ꯑꯩꯠꯇꯤꯟ ꯑꯥꯒꯁ ꯇꯨ ꯊꯥꯎꯖꯟ ꯁꯦꯚꯦꯟꯇꯤꯟ ꯖꯨꯂꯥꯏ ꯇꯨ ꯊꯥꯎꯖꯟ ꯁꯤꯛꯁꯇꯤꯟ ꯖꯨꯟ ꯇꯨ ꯊꯥꯎꯖꯟ ꯑꯩꯠꯇꯤꯟ